ꯑꯩꯈꯣꯏꯅ ꯃꯔꯤ ꯆꯠꯄ ꯄꯥꯝꯕꯤꯁꯤꯡꯒꯤ ꯀꯥꯟꯅꯕ ꯑꯃꯁꯨꯡ ꯀꯥꯟꯅꯗꯕ ꯈꯔ ꯍꯥꯏꯕꯤꯒꯦ ꯃꯔꯤ ꯆꯠꯄ ꯃꯥꯏꯔꯦꯟ ꯈꯣꯡꯗ꯭ꯔꯨꯝ ꯊꯕꯤ ꯑꯁꯤꯒꯨꯝꯕꯁꯦ ꯃꯈꯣꯏꯅ ꯃꯈꯣꯏꯅ ꯑꯩꯈꯣꯏꯕꯨ ꯑꯦꯟꯁꯥꯡ ꯅꯥꯄꯤꯒꯤꯗꯃꯛ ꯌꯥꯝ ꯄꯤꯕꯅꯤ ꯑꯦꯟꯁꯥꯡ ꯅꯥꯄꯤ ꯉꯥꯛꯇ ꯅꯠꯇꯅ ꯑꯩꯈꯣꯏ ꯆꯥꯅꯤꯉꯥꯏ ꯈꯣꯠꯅꯤꯉꯥꯏꯁꯨ ꯌꯥꯝ ꯀꯥꯟꯅꯕꯅꯤ ꯑꯗꯨꯕꯨ ꯑꯗꯨꯒꯨꯝꯕꯅ ꯊꯜꯂꯦ ꯍꯥꯏꯔꯗꯤ ꯍꯧꯖꯤꯛ ꯑꯇꯣꯞꯄ ꯆꯤꯟꯖꯥꯛ ꯆꯤꯟꯖꯥꯛ ꯑꯇꯣꯞꯄꯕꯨ ꯌꯥꯝꯅ ꯁꯣꯏꯍꯟꯕ ꯄꯤꯕꯅꯤ ꯆꯨꯖꯥꯛꯀꯨꯝꯕ ꯊꯥꯒꯦ ꯍꯥꯏꯔꯗꯤ ꯍꯧꯖꯤꯛ ꯃꯥꯏꯔꯦꯟꯒꯨꯝꯕ ꯊꯥꯕꯤꯒꯨꯝꯕ ꯊꯥꯔꯗꯤ ꯆꯨꯖꯥꯛꯁꯦ ꯀꯔꯤꯁꯨ ꯌꯥꯗꯕꯅꯤ ꯑꯗꯨꯒꯤ ꯃꯔꯤ ꯆꯠꯄ ꯄꯥꯝꯕꯤꯁꯤꯡꯒꯤ ꯀꯥꯟꯅꯕ ꯀꯥꯟꯅꯗꯕꯁꯨ ꯌꯥꯝ ꯂꯩ